ꯑꯩꯅ ꯍꯧꯔꯛꯐꯝ ꯍꯧꯔꯛꯐꯝ ꯊꯥꯗꯣꯛꯅꯤꯡꯗꯕꯒꯤ ꯃꯔꯝꯗꯤ ꯑꯩꯒꯤ ꯂꯩꯀꯥꯏꯗ ꯌꯥꯝꯅ ꯂꯨꯅ ꯇꯤꯟꯅꯕ ꯏꯃꯥꯟꯅꯕꯁꯤꯡ ꯂꯩꯍꯧꯕ ꯑꯗꯨꯇ ꯅꯠꯇꯅ ꯑꯩꯒꯤ ꯂꯧ ꯍꯤꯡꯒꯣꯟ ꯑꯩꯅ ꯍꯥꯟꯅꯗꯒꯤ ꯁꯦꯝꯖ ꯁꯥꯖꯔꯛꯄ ꯂꯩꯍꯧꯕ ꯃꯌꯥꯝꯗꯨꯅ ꯑꯩꯅ ꯑꯩꯒꯤ ꯈꯨꯡꯒꯪ ꯑꯁꯤ ꯊꯥꯗꯣꯛꯄ ꯄꯥꯝꯗꯕꯅꯤ